ꯑꯩꯈꯣꯏꯒꯤ ꯂꯝꯗꯝꯁꯤꯗ ꯑꯥꯔꯠ ꯑꯃꯁꯨꯡ ꯀ꯭ꯔꯥꯐꯀꯤ ꯃꯐꯝ ꯆꯥꯎꯅ ꯂꯩꯔꯦ ꯃꯁꯤꯗ ꯍꯥꯟꯅꯗꯤ ꯀꯌꯥ ꯊꯧꯁꯥꯔꯝꯗꯦ ꯃꯄꯥꯟ ꯂꯣꯝꯒꯤ ꯄꯣꯠ ꯆꯩꯅ ꯍꯧꯖꯤꯛꯇꯤ ꯑꯥꯔꯠ ꯍꯥꯏꯕꯗꯤ ꯕꯦꯝꯕꯨꯅꯁꯨ ꯄꯣꯠ ꯆꯩ ꯃꯌꯥꯝ ꯁꯥ ꯌꯥꯔꯦ ꯁꯣꯐꯥꯅꯤ ꯈꯪꯗꯦ ꯑꯃꯅꯤ ꯈꯪꯗꯦ ꯑꯗꯨꯒ ꯗꯦꯀꯣꯔꯦꯁꯟꯒꯤ ꯑꯣꯏꯔꯣ ꯑꯗꯨꯗꯩꯗꯤ ꯁꯉꯥꯏ ꯃꯆꯥ ꯃꯆꯥ ꯋꯥꯅ ꯗꯦꯀꯣꯔꯦꯁꯟꯒꯤ ꯄꯣꯠ ꯆꯩꯁꯨ ꯃꯌꯥꯝ ꯁꯥꯔꯦ ꯑꯗꯨ ꯑꯃꯅ ꯑꯩꯈꯣꯏꯒꯤ ꯀꯔꯤ ꯀꯧꯅꯥ ꯀꯧꯅꯥꯒꯤ ꯕꯦꯒꯁꯦ ꯃꯄꯥꯟ ꯂꯣꯝꯗꯩ ꯄꯨꯁꯤꯜꯂꯛꯄ ꯀꯩꯅꯣ ꯅꯠꯇꯅ ꯄꯣꯠ ꯆꯩꯡ ꯁꯤꯅꯠꯇꯅ ꯍꯧꯖꯤꯛꯇꯤ ꯃꯅꯤꯄꯨꯔꯗ ꯏꯁꯥꯒꯤ ꯂꯝꯗꯝꯗ ꯊꯣꯛꯄ ꯀꯧꯅꯥꯁꯤꯅ ꯐꯖ ꯐꯖꯕ ꯕꯦꯒ ꯅꯤ ꯈꯪꯗꯦ ꯑꯗꯨꯝ ꯃꯄꯥꯟ ꯂꯣꯝꯗꯐꯥꯎꯕ ꯊꯥꯔꯤ ꯕꯦꯒ ꯐꯖ ꯐꯖꯕ ꯁꯥꯔꯒ ꯀꯧꯅꯥꯁꯤꯅ ꯃꯤꯔꯝꯗ ꯐꯪꯗ꯭ꯔꯕ ꯄꯣꯠꯁꯛꯅꯤ ꯀꯧꯅꯥ ꯍꯥꯏꯕꯁꯦ ꯀꯧꯅꯥꯁꯤꯅ ꯁꯥꯔꯒ ꯕꯦꯒꯅꯤ ꯈꯪꯗꯦ ꯄꯣꯂꯥꯡ ꯑꯆꯧ ꯑꯆꯧꯕ ꯕꯥꯁꯀꯦꯠꯅꯤ ꯈꯪꯗꯦ ꯕꯦꯒ ꯌꯥꯟꯅꯤꯡꯉꯥꯏꯅꯤ ꯈꯪꯗꯦ ꯃꯌꯥꯝ ꯁꯥꯔꯤ ꯑꯗꯨꯗꯒꯤ ꯀ꯭ꯔꯥꯐ ꯍꯥꯏꯁꯤꯇꯕꯨ ꯌꯥꯝꯅ ꯆꯥꯎꯈꯠꯂꯦ ꯍꯥꯏꯇꯥꯔꯦ ꯃꯤꯔꯝꯅꯁꯨ ꯌꯥꯝ ꯄꯥꯝꯖꯕ ꯄꯣꯠꯇꯨ ꯑꯣꯏꯕ ꯀꯧꯅꯥꯁꯤꯗꯤ ꯃꯁꯤꯅꯤ ꯍꯧꯖꯤꯛ ꯂꯩꯔꯤꯕ ꯑꯥꯔꯠ ꯑꯃꯁꯨꯡ ꯀ꯭ꯔꯥꯐꯀꯤ ꯌꯥꯝꯅ ꯆꯥꯎꯈꯠꯄ ꯃꯤꯔꯝꯗꯒꯤ ꯄꯨꯁꯤꯜꯂꯛꯇꯩ ꯁꯔꯨꯛꯄꯨꯗꯤ ꯏꯁꯥꯒꯤ ꯃꯐꯝꯗꯁꯨ ꯂꯩꯕ ꯏꯁꯥꯅꯁꯨ ꯑꯪ ꯄꯨꯊꯣꯛꯆꯕ ꯃꯅꯁꯨ ꯌꯥꯝꯅ ꯄꯥꯝꯅꯕ ꯑꯥꯔꯠ ꯑꯦꯟ ꯀ꯭ꯔꯥꯐꯁꯦ ꯑꯣꯏꯔꯦ ꯑꯩ ꯏꯁꯥꯃꯛꯁꯨ ꯀꯧꯅꯥꯒꯤ ꯕꯦꯒꯒꯨꯝꯕꯁꯦ ꯌꯥꯝꯅ ꯁꯥꯕ ꯑꯁꯤ ꯑꯗꯨꯗꯩ ꯋꯥꯅ ꯇꯧꯔꯒ ꯌꯨꯝ ꯃꯆꯥ ꯃꯆꯥ ꯁꯥꯕꯁꯨ ꯌꯥꯝ ꯄꯥꯝꯖꯩ ꯏꯁꯥꯅ ꯃꯁꯤ ꯍꯥꯏꯔꯒ